ꯏꯟꯇꯔꯅꯦꯠꯅ ꯕꯦꯡꯀꯤꯡ ꯑꯃꯁꯨꯡ ꯇ꯭ꯔꯥꯟꯖꯦꯛꯁꯟꯒꯤ ꯃꯑꯣꯡ ꯃꯇꯧ ꯃꯈꯜ ꯐꯪꯅ ꯍꯣꯡꯂꯦ ꯊꯥꯏꯅ ꯑꯩꯈꯣꯏꯅ ꯕꯦꯡꯇ ꯆꯠ ꯆꯠꯇꯨꯅ ꯑꯩꯈꯣꯏꯒꯤ ꯇ꯭ꯔꯥꯟꯖꯦꯛꯁꯟ ꯇꯧꯔꯃꯕ ꯑꯗꯨ ꯍꯧꯖꯤꯛꯇꯤ ꯏꯟꯇꯔꯅꯦꯠꯇ ꯏꯔꯥꯏ ꯂꯥꯏꯅ ꯐꯃꯨꯡꯗ ꯂꯩꯗꯨꯅ ꯑꯃꯁꯨꯡ ꯐꯝꯗꯨꯅ ꯑꯔꯥꯞꯄ ꯑꯔꯥꯞꯄꯗ ꯑꯩꯈꯣꯏꯅ ꯇ꯭ꯔꯥꯟꯖꯦꯛꯁꯟ ꯇꯧꯕ ꯌꯥꯔꯦ ꯏꯟꯇꯔꯅꯦꯠ ꯑꯁꯤꯅ ꯇ꯭ꯔꯥꯟꯖꯦꯛꯁꯟꯗ ꯑꯍꯣꯡꯕ ꯌꯥꯥꯃ ꯄꯤꯔꯦ ꯑꯗꯨꯒ ꯑꯩꯈꯣꯏꯅ ꯑꯣꯟꯂꯥꯏꯟ ꯕꯦꯡꯀꯤꯡꯗ ꯊꯥꯖꯕ ꯂꯩ ꯃꯔꯝꯗꯤ ꯊꯥꯖꯕꯒꯤ ꯃꯔꯝꯗꯤ ꯑꯩꯈꯣꯏꯅ ꯇ꯭ꯔꯥꯟꯖꯦꯛꯁꯟ ꯇꯧꯕ ꯈꯨꯗꯤꯡꯃꯛ ꯂꯣꯏꯅ ꯆꯞ ꯆꯥꯅ ꯈꯨꯗꯛꯇ ꯌꯧꯕ ꯉꯝꯃꯤ ꯑꯗꯨꯒ ꯑꯩꯈꯣꯏꯅ ꯊꯥꯏꯅ ꯇ꯭ꯔꯥꯟꯖꯦꯛꯁꯟ ꯇꯧꯕꯒꯤꯗꯃꯛ ꯕꯦꯡꯇ ꯆꯠꯂꯝꯕ ꯑꯗꯨ ꯍꯧꯖꯤꯛꯇꯤ ꯆꯤꯡꯅꯗꯕꯤꯗ ꯑꯗꯨꯝ ꯏꯟꯇꯔꯅꯦꯠꯇ ꯇꯧꯗꯨꯅ ꯁꯤꯖꯤꯟꯅꯩ